ꯁꯥꯟꯅ ꯈꯣꯠꯅꯕꯗ ꯈꯠꯅ ꯆꯩꯅꯕ ꯍꯥꯏꯕꯗꯤ ꯈꯠ ꯆꯩꯅꯕ ꯂꯩꯇꯅꯕ ꯒꯚꯔꯟꯃꯦꯟꯅ ꯄꯤꯔꯤꯕ ꯍꯥꯏꯕꯗꯤ ꯔꯦꯐꯤꯅ ꯑꯣꯏꯒꯦꯔꯥ ꯀꯣꯆꯅ ꯑꯣꯏꯒꯦꯔꯥ ꯃꯥꯒꯤ ꯄꯤꯔꯤꯕ ꯔꯨꯜꯁꯤꯡ ꯑꯗꯨ ꯄ꯭ꯂꯦꯌꯔꯁꯤꯡꯅ ꯉꯥꯛꯅ ꯆꯠꯀꯅꯤ ꯁꯥꯟꯅꯔꯣꯏꯁꯤꯡꯅ ꯀꯔꯤꯒꯨꯝꯕ ꯄ꯭ꯂꯦ ꯑꯃ ꯁꯥꯟꯅꯔꯤꯉꯩꯗ ꯃꯗꯨ ꯔꯦꯐꯤꯅ ꯑꯣꯏꯒꯦꯔꯥ ꯑꯩꯈꯣꯏꯒꯤ ꯀꯣꯆꯇꯨꯅ ꯑꯣꯏꯒꯦꯔꯥ ꯑꯦꯅꯤ ꯍꯤꯔꯝ ꯈꯨꯗꯤꯡꯃꯛꯇ ꯑꯩꯕꯨ ꯇꯥꯛꯄꯤ ꯇꯝꯕꯤꯔꯤꯕ ꯑꯣꯖꯥꯗꯨꯅ ꯂꯦꯞꯄꯣ ꯍꯥꯏꯕ ꯃꯇꯝꯗ ꯑꯩꯅ ꯂꯦꯞꯀꯅꯤ ꯔꯦꯐꯤ ꯈꯣꯡꯉꯛꯄꯗ ꯑꯣꯏꯔꯒꯅ ꯑꯩꯅ ꯇꯧꯗꯣꯔꯤꯕ ꯊꯕꯛ ꯑꯗꯣ ꯕꯣꯜ ꯑꯣꯏꯒꯦꯔꯥ ꯀꯥꯎꯔꯨꯔꯒꯗꯤ ꯔꯦꯐꯤꯗꯨꯅ ꯈꯣꯡꯉꯛꯄꯒ ꯂꯦꯞꯀꯅꯤ ꯅꯤꯌꯣꯝ ꯆꯨꯝꯅ ꯀꯥꯎꯔꯨꯗ꯭ꯔꯒꯗꯤ ꯕꯦꯅꯥꯏꯟꯇꯤ ꯇꯥꯕꯒꯨꯝꯕ ꯕꯦꯅꯥꯏꯟꯇꯤꯗ ꯑꯣꯏꯔꯒꯅ ꯕꯦꯅꯥꯏꯟꯇꯤꯒꯤ ꯇꯥꯕꯒꯤ ꯑꯩꯅ ꯍꯦꯛ ꯁꯣꯏꯔꯨꯔꯒꯅ ꯔꯦꯠ ꯀꯥꯔꯠ ꯆꯥꯒꯦꯔꯥ ꯌꯦꯜꯂꯣ ꯀꯥꯔꯠ ꯆꯥꯒꯦꯔꯥ ꯀꯣꯆꯇꯨꯅ ꯇꯥꯟꯊꯣꯔꯛꯄ ꯑꯣꯏꯒꯦꯔꯥ ꯍꯤꯔꯝ ꯈꯨꯗꯤꯡꯃꯛꯇ ꯃꯗꯨꯒꯤ ꯏꯁꯥꯅ ꯆꯞ ꯆꯥꯅ ꯑꯩꯅ ꯁꯣꯏꯔꯨꯔꯦ ꯍꯥꯏꯕꯒꯤ ꯋꯥꯈꯜ ꯊꯝꯃꯒ ꯇꯣꯛꯀꯅꯤ ꯑꯩꯈꯣꯏꯅ ꯁꯥꯟꯅꯕ ꯃꯇꯝꯗ ꯑꯦꯅꯤ ꯍꯤꯔꯝ ꯈꯨꯗꯤꯡꯃꯛꯇ ꯔꯦꯐꯤ ꯑꯃꯁꯨꯡ ꯀꯣꯆꯁꯤꯡꯗꯨꯅ ꯇꯥꯛꯂꯛꯄ ꯅꯤꯌꯣꯝꯁꯤꯡꯗꯨ ꯆꯞ ꯆꯥꯅ ꯄꯥꯡꯊꯣꯛꯀꯅꯤ ꯈꯠꯅ ꯆꯩꯅꯕ ꯀꯌꯥ ꯂꯥꯛꯇꯅꯉꯥꯏꯒꯤꯗꯃꯛꯇ ꯀꯔꯤꯒꯨꯝꯕ ꯄꯥꯡꯊꯣꯛꯇ꯭ꯔꯒꯗꯤ ꯀꯣꯆ ꯑꯗꯨꯅ ꯄꯤꯔꯛꯄ ꯑꯩꯒꯤ ꯗꯟꯗꯤ ꯑꯗꯨ ꯏꯁꯥꯅ ꯌꯥꯅ ꯂꯧꯒꯅꯤ ꯃꯗꯨ ꯑꯣꯏꯇꯥꯔꯒꯗꯤ ꯈꯠꯅ ꯆꯩꯅꯕꯁꯤ ꯑꯌꯥꯝꯕ ꯊꯣꯛꯑꯣꯏꯗ꯭ꯔꯥ ꯍꯥꯏꯅ ꯈꯜꯂꯤ